ꯑꯩꯅ ꯑꯩꯒꯤ ꯈ꯭ꯋꯥꯏꯗꯒꯤ ꯆꯥꯎꯅ ꯃꯥꯏ ꯄꯥꯛꯄ ꯑꯃ ꯍꯥꯏꯔꯒꯗꯤ ꯑꯩꯒꯤ ꯆꯥꯏꯜ ꯋꯦꯜꯐꯤꯌꯥꯔ ꯀꯃꯤꯇꯤꯒꯤ ꯃꯦꯝꯕꯔ ꯑꯣꯏꯅꯤꯡꯕꯒꯤ ꯑꯄꯥꯝꯕꯁꯤ ꯌꯥꯝꯅ ꯂꯩꯕ ꯑꯗꯨꯕꯨ ꯑꯍꯥꯟꯕ ꯑꯩꯅ ꯑꯦꯇꯦꯝ ꯇꯧꯕ ꯃꯇꯝꯗ ꯑꯩꯒꯤ ꯑꯦꯛꯁꯄꯤꯔꯦꯌꯦꯟꯁ ꯋꯥꯠꯄ ꯑꯃꯗꯤ ꯑꯩꯒꯤ ꯏꯟꯇꯔꯚꯤꯌꯨꯗ ꯑꯩꯒꯤ ꯄꯔꯐꯣꯃꯦꯟꯁꯁꯨ ꯈꯔ ꯁꯣꯏꯈꯤꯕꯅ ꯃꯔꯝ ꯑꯣꯏꯔꯀꯥꯟꯗ ꯑꯩ ꯈꯟꯕ ꯉꯝꯍꯧꯗ꯭ꯔꯦ ꯑꯗꯨꯕꯨ ꯑꯩ ꯃꯊꯪ ꯑꯃꯨꯛꯇꯪ ꯂꯥꯛꯄꯗ ꯌꯥꯝ ꯀꯟꯅ ꯍꯣꯠꯅꯔꯒ ꯑꯃꯁꯨꯡ ꯃꯁꯤ ꯑꯃꯨꯛꯇꯪ ꯐꯪꯅꯕ ꯍꯣꯠꯅꯒꯦ ꯍꯥꯏꯅ ꯑꯩ ꯌꯥꯝ ꯀꯟꯅ ꯈꯟꯈꯤ ꯑꯗꯨꯅ ꯃꯊꯪꯒꯤ ꯑꯃꯨꯛ ꯆꯍꯤ ꯑꯍꯨꯝ ꯉꯥꯏꯔꯒ ꯃꯊꯪꯒꯤ ꯑꯃꯨꯛ ꯂꯥꯛꯄ ꯃꯇꯝꯗ ꯑꯩ ꯌꯥꯝ ꯀꯟꯅ ꯍꯣꯠꯅꯖꯒꯤ ꯑꯃꯁꯨꯡ ꯑꯩꯒꯤ ꯑꯦꯛꯁꯄ꯭ꯔꯦꯟꯁꯁꯨ ꯑꯩꯈꯣꯏ ꯆꯥꯏꯜ ꯂꯥꯏꯟꯗ ꯊꯕꯛ ꯇꯧꯔꯒ ꯑꯦꯛꯁꯄ꯭ꯔꯦꯟꯁꯁꯨ ꯇꯥꯟꯖꯈꯤ ꯑꯗꯨꯅ ꯃꯔꯝ ꯑꯣꯏꯔꯀꯥꯟꯗ ꯑꯩꯒꯤ ꯏꯟꯇꯔꯚ꯭ꯌꯨꯒꯤ ꯄꯔꯐꯣꯃꯦꯟꯁ ꯐꯖꯈꯤ ꯑꯃꯁꯨꯡ ꯏꯟꯇꯔꯚ꯭ꯌꯨꯗꯨ ꯑꯩꯅ ꯀꯟꯅ ꯍꯣꯠꯅꯖꯈꯤꯕ ꯃꯌꯥꯝꯗꯨ ꯑꯩꯅ ꯏꯟꯇꯔꯚ꯭ꯌꯨꯗ ꯇꯧꯔꯛꯀꯥꯟꯗ ꯑꯩꯅ ꯌꯥꯝ ꯐꯖꯅ ꯄꯔꯐꯣꯔꯃꯦꯟꯁ ꯄꯤꯈꯤꯕꯅ ꯃꯔꯝ ꯑꯣꯏꯔꯀꯥꯟꯗ ꯑꯩ ꯈꯜꯂꯛꯈꯤ ꯑꯗꯨ ꯈꯜꯂꯛꯈꯤꯕ ꯃꯤꯀꯨꯞꯇꯨ ꯌꯥꯝ ꯍꯔꯥꯎꯈꯤ ꯑꯃꯁꯨꯡ ꯌꯥꯝ ꯅꯨꯡꯉꯥꯏꯈꯤ